ꯑꯣ ꯑꯣ ꯑꯣ ꯍꯜꯂꯣ ꯏꯇꯥꯎ ꯁꯅꯥꯇꯣꯝꯕꯤ ꯑꯩ ꯑꯗꯣ ꯋꯥꯔꯤ ꯑꯃ ꯋꯥꯔꯤ ꯁꯥꯃꯤꯟꯅꯒꯦ ꯍꯥꯏꯅ ꯀꯧꯔꯕꯀꯣ ꯍꯣꯏ ꯅꯨꯡꯉꯥꯏꯔꯤꯀꯣ ꯍꯣꯏ ꯅꯨꯡꯉꯥꯏꯔꯤ ꯀꯩꯗꯧꯔꯒ ꯂꯩꯒꯦ ꯍꯟꯗꯛꯁꯦ ꯑꯗꯣ ꯑꯩꯗꯣ ꯋꯥꯈꯜ ꯑꯃ ꯈꯜꯂꯨꯔꯒ ꯂꯩꯌꯦ ꯍꯧꯖꯤꯛ ꯃꯇꯝ ꯐꯪꯕꯅꯤ ꯁꯤꯖꯅꯦꯜ ꯑꯣꯏꯕꯅꯤꯅ ꯍꯧꯖꯤꯛ ꯇꯀꯣꯝꯒꯤ ꯈꯨꯟꯗ ꯃꯐꯝ ꯑꯥ ꯂꯥꯞꯅ ꯂꯩꯕꯗꯣ ꯃꯤꯅ ꯂꯣꯏꯅ ꯆꯠꯄꯗꯣ ꯚꯤꯖꯤꯠ ꯇꯧꯕꯗꯣ ꯑꯗꯨ ꯃꯐꯝꯗꯣ ꯑꯩꯈꯣꯏꯁꯨ ꯃꯤꯕꯨ ꯃꯔꯨꯞꯁꯤꯡ ꯑꯃ ꯑꯅꯤ ꯒꯨꯝꯕ ꯀꯧꯊꯣꯛꯂꯒ ꯆꯠꯂꯁꯤꯔ ꯍꯥꯏꯅ ꯇꯧꯋꯦꯕ ꯑꯩꯗꯤ ꯅꯪꯗꯤ ꯀꯃꯥꯏꯅ ꯇꯧꯕꯀꯣ ꯑꯥ ꯑꯦ ꯑꯗꯨ ꯑꯗꯨꯑꯣꯏꯔꯗꯤ ꯀꯃꯥꯏꯅ ꯇꯧꯁꯤꯔ ꯆꯠꯁꯤꯔꯥ ꯆꯠꯂꯣꯏꯁꯤꯔꯀꯣ ꯅꯪ ꯌꯥꯏ ꯌꯥꯏ ꯑꯗꯨꯑꯣꯏꯔꯁꯨ ꯌꯥꯏ ꯑꯩ ꯉꯁꯤ ꯑꯣꯏꯅ ꯑꯩꯒꯤ ꯏꯅꯥꯎꯅꯨꯄꯥꯒ ꯁꯤ ꯁꯤꯗ ꯂꯩꯕ ꯃꯤ ꯃꯔꯨꯞꯁꯤꯡꯁꯨ ꯀꯧꯔꯒ ꯑꯗꯨꯝ ꯄ꯭ꯔꯣꯒ꯭ꯔꯥꯝ ꯇꯧꯔꯁꯤꯀꯣ ꯎꯝ ꯌꯥꯏ ꯌꯥꯏ ꯌꯥꯏ ꯌꯥꯏ ꯑꯗꯨꯝ ꯀꯧꯔꯛꯑꯣ ꯃꯤ ꯌꯥꯝꯕꯅ ꯅꯨꯡꯉꯥꯏꯈꯤꯌꯦ ꯑꯥ ꯆꯠꯄꯁꯨ ꯃꯤ ꯌꯥꯎꯗ꯭ꯔꯗꯤ ꯄ꯭ꯔꯣꯒ꯭ꯔꯥꯝ ꯇꯧꯕꯗꯣ ꯌꯥꯝ ꯅꯨꯡꯉꯥꯏꯇꯦꯕ ꯑꯗꯣ ꯃꯤ ꯌꯥꯝꯗ꯭ꯔꯗꯤ ꯄ꯭ꯔꯣꯒ꯭ꯔꯥꯝꯁꯨ ꯀꯔꯤ ꯀꯔꯤ ꯇꯧꯔꯁꯨ ꯅꯨꯡꯉꯥꯏꯕꯀꯣ ꯑꯗꯨ ꯀꯧꯔꯣꯕꯀꯣ ꯑꯗꯨ ꯑꯩꯅ ꯀꯩꯅꯣꯝꯃ ꯍꯥꯏꯕꯤꯒꯦꯕ ꯑꯩꯈꯣꯏ ꯃꯤ ꯀꯌꯥ ꯆꯠꯀꯦ ꯍꯥꯏꯕꯗꯣ ꯅꯪ ꯊꯤꯔꯝꯃꯣ ꯑꯗꯨꯒ ꯑꯩꯉꯣꯟꯗꯁꯨ ꯄꯥꯎ ꯄꯤꯔꯛꯑꯣ ꯑꯗꯨꯑꯣꯏꯔꯗꯤ ꯑꯩꯅ ꯁꯤ ꯍꯥꯏꯛꯀꯤꯡꯒꯤꯗꯣ ꯇꯤꯛꯀꯦꯠꯇꯣ ꯑꯩꯅ ꯀꯛꯄꯤꯒꯦꯕ ꯕꯨꯛꯀꯤꯡꯗꯣ ꯇꯧꯕꯤꯒꯦꯕꯀꯣ ꯑꯪ ꯌꯥꯏ ꯌꯥꯏ ꯑꯗꯨꯒꯀꯣ ꯍꯧꯖꯤꯛ ꯑꯩꯈꯣꯏ ꯃꯁꯥ ꯃꯁꯥꯒꯤ ꯃꯤ ꯌꯥꯝꯕꯅꯤꯅ ꯃꯁꯥ ꯃꯁꯥꯒꯤ ꯂꯣꯖꯤꯡꯒꯨꯝꯕ ꯆꯥꯛꯀꯨꯝꯕꯗꯣ ꯃꯁꯥ ꯃꯁꯥꯒꯤ ꯑꯗꯨꯝ ꯂꯧꯊꯣꯔꯁꯤꯔꯥ ꯍꯣꯏ ꯍꯣꯏ ꯑꯗꯨ ꯑꯣꯏꯅ ꯅꯨꯡꯉꯥꯏꯈꯤꯒꯅꯤ ꯑꯗꯨ ꯅꯠꯇ꯭ꯔꯗꯤ ꯃꯤ ꯌꯥꯝꯂꯗꯤ ꯇꯞꯀꯨꯝꯕ ꯀꯔꯤ ꯀꯔꯤ ꯄꯨꯔꯗꯤ ꯄ꯭ꯔꯣꯒ꯭ꯔꯥꯝ ꯇꯧꯕꯁꯦ ꯈꯤꯇꯪ ꯋꯥꯕꯗꯤ ꯋꯥꯏꯌꯦꯕꯀꯣ ꯃꯤ ꯑꯃꯅ ꯂꯣꯏꯅꯃꯛ ꯂꯧꯊꯣꯛꯂꯗꯤꯀꯣ

ꯑꯣ ꯑꯣ ꯑꯗꯣ ꯆꯠꯀꯗꯕꯗꯣ ꯅꯦꯛꯁ ꯃꯟꯗ ꯆꯠꯁꯦꯀꯣ ꯅꯦꯛꯁ ꯃꯟꯁꯦ ꯗꯦꯠ ꯁꯤꯛꯁꯇꯤꯟꯒꯨꯝꯕꯗ ꯆꯠꯂꯁꯨ ꯌꯥꯏꯅꯀꯣ ꯑꯗꯨ ꯃꯇꯝꯗꯗꯤ ꯃꯣꯏꯁꯨ ꯁꯨꯇꯤ ꯐꯪꯒꯗꯕ ꯃꯉꯥꯏ

ꯑꯪ ꯑꯗꯨ ꯑꯣꯏꯔꯗꯤ ꯑꯗꯨꯝ ꯇꯧꯔꯁꯤꯀꯣ ꯊꯨꯅ ꯄꯥꯎ ꯄꯤꯌꯨꯀꯣ ꯑꯗꯨꯗꯤ ꯀꯣ ꯑꯣ ꯌꯥꯏ ꯌꯥꯏ ꯑꯗꯣ ꯅꯪꯒꯤ ꯄꯥꯎꯗꯣ ꯉꯥꯏꯔꯒꯦꯀꯣ ꯑꯗꯨꯗꯤꯀꯣ ꯏꯇꯥꯎ ꯕꯥꯏ ꯑꯦ ꯆꯣ ꯊꯝꯃꯒꯦ ꯑꯗꯨꯗꯤ ꯃꯪꯐꯔꯁꯦ ꯎꯝ ꯑꯣꯑꯣ